ꯎꯝ ꯍꯜꯂꯣ ꯁꯨꯃꯥꯏ ꯇꯧꯕꯅꯦ ꯑꯩꯈꯣꯏꯒꯤ ꯍꯟꯗꯛꯀꯤ ꯔꯝꯖꯥꯟ ꯂꯥꯛꯄꯁꯦ ꯆꯥꯛꯍꯦꯟꯊꯥ ꯂꯥꯛꯄꯁꯦ ꯁꯤꯗꯩꯗ ꯑꯅꯧ ꯑꯅꯧꯕ ꯍꯥꯟꯟꯒꯤꯗꯨ ꯅꯠꯇꯕ ꯑꯅꯧꯕ ꯁꯨꯝ ꯑꯩꯈꯣꯏꯅ ꯈꯔ ꯍꯟꯗꯛꯀꯤꯁꯤꯗꯤ ꯀꯩꯀꯩꯅꯣ ꯈꯔ ꯇꯧꯁꯤꯔꯥꯅ ꯁꯨꯝ ꯈꯟꯅꯁꯦꯅ ꯐꯣꯟ ꯇꯧꯔꯛꯄꯅꯤꯅꯦꯍꯦ

ꯑꯣ ꯑꯗꯨꯒ ꯑꯩꯅ ꯑꯃ ꯑꯍꯦꯟꯕ ꯑꯃꯁꯨ ꯇꯧꯒꯦꯅ ꯈꯜꯂꯤ ꯑꯩꯈꯣꯏꯒꯤ ꯍꯣꯠꯒꯠꯂꯛꯄꯗ ꯍꯍꯦꯔꯤꯒꯤ ꯑꯍꯤꯡ ꯍꯧꯕꯁꯦ ꯁꯤꯗꯩꯗ ꯑꯍꯤꯡ ꯍꯧꯕꯩꯁꯤꯗꯅꯦ ꯉꯁꯥꯏꯒꯤ ꯍꯥꯃꯦꯡꯗꯨ ꯅꯠꯇꯕ ꯑꯇꯣꯞꯄ ꯀꯥꯡꯒꯒꯨꯝꯕꯁꯦ ꯈꯔ ꯂꯣꯏꯁꯜꯂꯒ ꯋꯥꯠꯂꯤꯉꯩꯁꯤꯗ ꯀꯥꯡꯒ ꯉꯥꯅꯨ ꯀꯣꯏꯂꯔꯒꯨꯝꯕꯁꯦ ꯈꯔ ꯂꯧꯁꯜꯂꯒ ꯊꯝꯃꯒ ꯆꯥꯁꯤꯔꯥꯅꯒꯗꯤ ꯈꯜꯂꯤꯕ ꯑꯗꯣ ꯍꯧꯖꯤꯛꯇꯩ ꯑꯗꯨꯝ ꯂꯣꯁꯜꯂꯁꯤꯔꯣ ꯅꯠꯇ꯭ꯔꯒ ꯍꯌꯦꯡ ꯈꯔ ꯊꯥ ꯑꯃ ꯋꯥꯠꯂꯤꯉꯩꯗ ꯇꯧꯁꯤꯔꯣ ꯀꯃꯥꯏ ꯇꯧꯁꯤꯒꯦ

ꯑꯗꯨ ꯀꯩ ꯍꯧꯖꯤꯛꯁꯤꯕꯨ ꯉꯥꯅꯨ ꯃꯆꯥꯁꯤꯕꯨ ꯖꯨꯔꯥꯗ ꯀꯌꯥ ꯄꯤꯔꯤꯃꯣ ꯀꯥꯡꯒ ꯃꯆꯥꯁꯤꯅ ꯀꯌꯥ ꯄꯤꯔꯤꯖꯥꯠꯅꯣ ꯈꯪꯕ꯭ꯔꯣ ꯅꯣꯏꯗꯤ ꯈꯔ ꯍꯦꯛ ꯂꯣꯏꯕꯅꯤꯅ ꯈꯪꯉꯝꯕ ꯌꯥꯏ

ꯑꯣ ꯑꯗꯨ ꯑꯉꯥꯡꯍꯣꯏꯒꯤ ꯏꯠꯀꯤ ꯐꯤꯔꯣꯟꯀꯗꯤ ꯂꯩꯔꯣꯏꯗ꯭ꯔꯣ ꯍꯣꯏ ꯑꯗꯨꯗꯤ ꯏꯁꯥꯒꯤꯗꯤ ꯂꯩꯔꯣꯏꯗ꯭ꯔꯣ ꯑꯉꯥꯡꯒꯤꯗ ꯍꯥꯏꯔꯤꯁꯤꯕꯣ ꯍꯣꯏ ꯐꯔꯦ ꯐꯔꯦ ꯑꯗꯨꯗꯤ ꯍꯌꯦꯡ ꯔꯝꯖꯥꯟ ꯅꯛꯁꯜꯂꯛꯄꯩꯗ ꯑꯃꯨꯛꯀ ꯄꯥꯎ ꯐꯥꯎꯅꯔꯁꯦ ꯂꯥꯞꯅꯕꯁꯨ ꯅꯠꯇꯝꯅꯤꯅꯀꯣ ꯅꯛꯅꯕꯅꯤꯅ ꯎꯝ ꯍꯣꯏ ꯍꯣꯏ